ꯑꯥꯎ ꯑꯥꯎ ꯃꯥꯟꯅꯤ ꯀꯔꯤ ꯇꯥꯛꯄꯤꯒꯗꯕ

ꯑꯣ ꯁꯥꯝꯁꯨꯡ ꯑꯣ ꯎꯝ ꯑꯥꯎ ꯉꯥꯛꯇꯪ ꯉꯥꯏꯕꯤꯌꯨꯀꯣ ꯐꯣꯟ ꯉꯥꯛꯇꯪ ꯄꯥꯏꯕꯤꯌꯨꯀꯣ ꯑꯥꯎ ꯍꯣꯏ ꯁꯣꯝꯒꯤ ꯐꯣꯟꯁꯦ ꯑꯥ ꯑꯥ ꯄꯦꯀꯦꯖ ꯇꯧꯕꯗꯤ ꯂꯣꯏꯔꯦꯕꯀꯣ ꯑꯗꯨꯅ ꯑꯧꯈꯣꯏꯒꯤ ꯑꯦꯖꯦꯟꯁꯤꯡꯅ ꯂꯝꯕꯤꯗ ꯄꯨꯊꯣꯔꯑꯒ ꯂꯝꯕꯤꯗ ꯂꯩꯔꯤꯕꯀꯣ ꯑꯗꯨꯅ ꯉꯁꯤ ꯅꯣꯡꯅꯤꯅꯁꯤꯗꯪꯗꯤ ꯉꯥꯏꯕꯤꯈꯣ ꯑꯗꯨꯒ ꯌꯧꯔꯛꯄꯒ ꯑꯗꯨꯝ ꯁꯤꯒꯤ ꯅꯝꯕꯔꯁꯤꯗ ꯑꯗꯨꯝ ꯐꯣꯟ ꯇꯧꯖꯔꯑꯒꯦ ꯑꯗꯨꯒ ꯑꯗꯨꯝ ꯂꯧꯕꯤꯕ ꯌꯥꯔꯅꯤ ꯑꯥ ꯍꯣꯏ ꯍꯣꯏ ꯑꯩ ꯌꯧꯔꯛꯄꯒ ꯑꯗꯨꯝ ꯑꯥ ꯍꯥꯏꯖꯔꯑꯒꯦ